ꯑꯌꯥꯝꯕꯗꯤ ꯑꯆꯤꯟꯕ ꯃꯇꯝꯗꯗꯤ ꯆꯥꯕ ꯊꯛꯄꯁꯨ ꯆꯥꯡ ꯅꯥꯏꯗꯕ ꯌꯥꯏ ꯑꯗꯨꯅ ꯆꯥꯡ ꯅꯥꯏꯅꯅꯕ ꯍꯣꯠꯅꯕꯤꯁꯤ ꯍꯛꯆꯥꯡ ꯐꯅ ꯊꯝꯅꯅꯕ ꯀꯌꯥꯃꯨꯛ ꯀꯌꯥ ꯆꯤꯜꯂꯁꯨ ꯂꯥꯝꯃꯜꯂꯗꯤ ꯍꯦꯟꯅ ꯇꯧꯕꯤꯗꯅꯕ ꯈꯪꯍꯟꯖꯔꯤ ꯑꯗꯨꯅ ꯑꯆꯤꯟꯕ ꯃꯇꯝꯗꯁꯨ ꯑꯩꯈꯣꯏꯅ ꯃꯦꯅꯦꯖ ꯇꯧꯕ ꯌꯥꯏ ꯀꯌꯥꯝ ꯆꯤꯜꯂꯦ ꯍꯥꯏꯔꯁꯨ ꯃꯤꯅꯗꯤ ꯅꯝꯐꯨ ꯇꯧꯋꯣ ꯂꯥꯝꯃꯦ ꯍꯥꯏꯔꯗꯤ ꯅꯝꯐꯨ ꯇꯧꯋꯣꯅꯁꯨ ꯆꯩꯔꯣꯏ ꯑꯩꯈꯣꯏꯅꯁꯨ ꯅꯝꯐꯨ ꯇꯧꯔꯣꯏꯁꯤ ꯑꯗꯨꯅ ꯆꯤꯟꯕ ꯃꯇꯝꯗꯗꯤ ꯆꯤꯟꯕ ꯃꯇꯝꯗꯁꯨ ꯑꯆꯥ ꯑꯊꯛꯁꯤ ꯑꯩꯈꯣꯏꯅ ꯃꯦꯅꯦꯖ ꯇꯧꯕ ꯗꯔꯀꯥꯔ ꯇꯥꯕꯅꯤꯅ ꯆꯥꯕ ꯊꯛꯁꯦ ꯍꯦꯜꯂꯣꯏꯁꯤ ꯑꯗꯨꯅ ꯆꯥꯡ ꯅꯥꯏꯅ ꯑꯗꯨꯝ ꯆꯥꯁꯤ ꯑꯗꯨꯅ ꯆꯥꯕꯨ ꯆꯥꯔꯗꯤ ꯍꯦꯟꯅꯁꯨ ꯁꯨꯕ ꯉꯝꯒꯅꯤ ꯍꯣꯔꯦꯟ ꯂꯥꯝꯅ ꯇꯧꯔꯗꯤ ꯁꯨꯕꯁꯨ ꯋꯥꯔꯛꯀꯅꯤ ꯑꯗꯨꯅ ꯆꯥꯔꯗꯤ ꯈꯔ ꯆꯥꯔꯗꯤ ꯃꯊꯪ ꯇꯧꯕꯗꯁꯨ ꯐꯖꯅ ꯇꯧꯕ ꯉꯝꯒꯅꯤ ꯀꯟꯅꯁꯨ ꯇꯧꯕ ꯉꯝꯒꯅꯤ ꯆꯥꯗ꯭ꯔꯒꯗꯤ ꯐꯖꯅꯁꯨ ꯇꯧꯕ ꯉꯝꯃꯣꯏ ꯑꯗꯨ ꯊꯕꯛꯁꯨ ꯇꯞꯂꯛꯀꯅꯤ ꯍꯣꯔꯦꯟ ꯆꯥꯔꯗꯤ ꯊꯕꯛꯁꯨ ꯊꯨꯔꯅꯤ ꯐꯖꯅꯁꯨ ꯇꯧꯔꯅꯤ ꯄ꯭ꯔꯣꯁꯦꯁꯁꯨ ꯐꯖꯅ ꯆꯠꯂꯅꯤ ꯆꯥꯗ꯭ꯔꯒꯗꯤ ꯐꯖꯅ ꯄ꯭ꯔꯣꯁꯦꯁꯁꯨ ꯆꯠꯂꯔꯣꯏ